ꯑꯩꯅ ꯑꯉꯥꯡ ꯑꯣꯏꯔꯤꯉꯩ ꯃꯇꯝꯗ ꯑꯗꯨꯛꯀꯤ ꯃꯇꯤꯛ ꯅꯨꯡꯉꯥꯏ ꯅꯨꯡꯉꯥꯏꯕ ꯊꯧꯗꯣꯛ ꯀꯌꯥ ꯅꯤꯡꯁꯤꯡꯕ ꯅꯤꯡꯁꯤꯡ ꯅꯤꯡꯉꯥꯏ ꯑꯣꯏꯕ ꯑꯗꯨꯛꯀꯤ ꯃꯇꯤꯛ ꯅꯨꯡꯁꯤꯔꯕ ꯊꯧꯗꯣꯛ ꯀꯌꯥ ꯊꯣꯛꯈꯤ ꯃꯗꯨ ꯌꯥꯝ ꯅꯨꯡꯁꯤꯖꯩ ꯃꯗꯨꯗ ꯆꯦꯟ ꯆꯣꯡꯕ ꯁꯥꯟꯅꯕ ꯑꯗꯒꯤꯗꯤ ꯏꯔꯣꯏꯕ ꯆꯦꯟꯕ ꯆꯣꯡꯕ ꯀꯣꯏꯕ ꯂꯪꯕ ꯄꯨꯕꯤꯔꯛꯈꯤꯕ ꯑꯩꯕꯨ ꯌꯥꯝꯅ ꯂꯨꯅ ꯇꯧꯕꯤꯔꯛꯈꯤꯕ ꯑꯍꯜ ꯂꯃꯟꯁꯤꯡ ꯑꯗꯨꯁꯤꯡꯗꯨ ꯃꯣꯏꯅ ꯑꯩꯕꯨ ꯌꯥꯝꯅ ꯑꯗꯨꯛꯀꯤ ꯃꯇꯤꯛ ꯂꯨꯅ ꯇꯧꯕꯤꯔꯒ ꯑꯩꯕꯨ ꯀꯣꯏꯕ ꯂꯪꯕ ꯀꯌꯥ ꯑꯃ ꯄꯨꯕꯤꯔꯛꯈꯤꯕꯗꯨꯅ ꯃꯔꯝ ꯑꯣꯏꯔꯒ ꯌꯥꯝ ꯊꯤꯅ ꯅꯤꯡꯁꯤꯡꯅꯤꯡꯉꯥꯏ ꯑꯣꯏꯔꯕ ꯀꯥꯎꯉꯝꯃꯔꯣꯢꯗꯕ ꯊꯧꯗꯣꯛ ꯀꯌꯥ ꯑꯣꯏꯍꯜꯂꯦ